ꯑꯧ ꯃꯥꯅꯦ ꯃꯥꯅꯦ ꯀꯅꯥ ꯑꯣ ꯑꯣ ꯑꯣ ꯑꯣ ꯀꯩ ꯂꯩꯔꯦ ꯍꯥꯏꯕꯤꯔꯣ ꯃꯥꯅꯦ ꯃꯥꯅꯦ ꯃꯥꯅꯦ ꯍꯣ ꯍꯣꯏ ꯃꯥꯅꯦ ꯃꯥꯅꯦ ꯍꯥꯏꯕꯤꯌꯨ ꯍꯥꯏꯕꯤꯌꯨ ꯑꯣ ꯑꯣ ꯀꯃꯥꯏꯅ ꯇꯧꯕ ꯌꯨꯝꯅꯣ ꯄꯥꯝꯃꯤꯁꯦ ꯍꯥꯏꯗꯤ ꯕꯤꯜꯗꯤꯡ ꯃꯊꯣꯟ ꯃꯊꯣꯟ ꯁꯥꯕꯔꯥ ꯅꯠꯇ꯭ꯔꯒꯅ ꯀꯩꯅꯣ ꯑꯩꯈꯣꯏꯒꯤ ꯐ꯭ꯂꯣꯔ ꯑꯃꯈꯇꯪ ꯑꯣꯏꯕꯤꯔꯥ ꯅꯠꯇ꯭ꯔꯒꯅ ꯐ꯭ꯂꯣꯔ ꯌꯥꯎꯗꯕꯤ ꯑꯩꯈꯣꯏ ꯖꯤꯡꯒꯅ ꯀꯨꯞꯄꯤꯗꯣ ꯑꯣꯏꯕ꯭ꯔꯥ ꯑꯗꯒꯤ ꯐ꯭ꯂꯣꯔ ꯑꯅꯤ ꯑꯍꯨꯝ ꯁꯨꯕꯤ ꯀꯔꯝꯕꯅꯣ ꯁꯣꯝꯅ ꯄꯥꯝꯕꯤꯔꯤꯁꯤ

ꯑꯦ ꯑꯣ ꯑꯣ ꯑꯣ ꯐꯔꯦ ꯐꯔꯦ ꯑꯗꯨꯗꯤ ꯌꯥꯝ ꯅꯨꯡꯉꯥꯏꯖꯔꯦ ꯐꯣꯟ ꯇꯧꯕꯤꯔꯛꯏꯁꯦ ꯇꯥꯏꯃꯤꯡꯁꯨ ꯌꯥꯝ ꯆꯥꯔꯦ ꯑꯩꯈꯣꯏꯀꯣ ꯑꯩꯈꯣꯏ ꯀꯩꯅꯣꯗ ꯀꯛꯆꯤꯡ ꯆꯨꯝꯅꯥꯝꯁꯦ ꯁ꯭ꯋꯥꯏꯗ ꯑꯩꯈꯣꯏ ꯌꯨꯝ ꯑꯃꯈꯛ ꯍꯧꯖꯤꯛ ꯁꯣꯝꯅ ꯀꯟꯅ ꯄꯥꯝꯕꯤꯔꯤꯕ ꯀꯩꯅꯣꯗꯣ ꯌꯨꯝꯗꯨꯃꯛ ꯍꯥꯏꯇꯥꯔꯦꯀꯣ ꯃꯈꯥꯗ ꯒ꯭ꯔꯥꯎꯟ ꯐ꯭ꯂꯣꯔ ꯑꯃ ꯂꯩꯔꯦ ꯃꯊꯛꯇ ꯐꯥꯔꯁ ꯐ꯭ꯂꯣꯔ ꯑꯃ ꯍꯥꯞꯄꯒ ꯌꯨꯝ ꯑꯃꯈꯛ ꯌꯣꯟꯖꯔꯤꯕꯑꯀꯣ ꯌꯨꯝꯗꯨ ꯑꯗꯨꯝ ꯂꯩꯕꯗ ꯌꯥꯝ ꯀꯣꯝꯅ ꯂꯩꯕ ꯌꯥꯅꯤ ꯄꯥꯛꯄ ꯆꯥꯎꯕ ꯌꯥꯝ ꯆꯥꯎꯋꯤ ꯌꯨꯝꯒꯤ ꯏꯁꯇ꯭ꯔꯛꯆꯔꯁꯤꯅ ꯀꯃꯥꯏꯅ ꯂꯩ ꯍꯥꯏꯕ ꯃꯇꯝꯗ ꯍꯦꯛ ꯆꯪꯉꯛꯄꯗ ꯊꯣꯡꯒꯥꯟ ꯆꯪꯉꯛꯄꯒ ꯒꯥꯔꯗꯦꯅꯤꯡ ꯃꯆꯥ ꯑꯃ ꯂꯩꯔꯅꯤ ꯃꯊꯪꯗ ꯁꯪꯒꯣꯏ ꯂꯩꯔꯅꯤ ꯃꯊꯪꯗ ꯁꯨꯃꯥꯡ ꯂꯩꯔꯅꯤ ꯑꯗꯩ ꯃꯊꯪꯗ ꯌꯨꯝ ꯂꯩꯔꯅꯤ ꯀꯣ ꯁꯨꯃꯥꯏꯅ ꯂꯩꯕ ꯏꯁꯇ꯭ꯔꯛꯆꯔꯅꯤ ꯀꯣ ꯑꯗꯨꯒ ꯌꯨꯝꯁꯤ ꯌꯥꯝ ꯐꯖꯩ ꯃꯥꯒꯤ ꯗꯦꯀꯣꯔꯦꯠ ꯀꯩꯀꯩ ꯐꯖꯅ ꯇꯧꯋꯤ ꯑꯗꯨꯒ ꯌꯨꯝꯁꯤꯗ ꯂꯩꯔꯤꯕ ꯀꯥꯁꯦ ꯀꯥ ꯃꯉꯥꯅꯤ ꯌꯨꯝꯁꯤꯗ ꯂꯩꯔꯤꯁꯦꯀꯣ ꯀꯥ ꯃꯉꯥꯁꯤ ꯀꯥ ꯑꯍꯨꯝꯗꯤ ꯌꯥꯝ ꯆꯥꯎꯋꯤ ꯀꯥ ꯑꯅꯤ ꯑꯝꯅ ꯈꯤꯇꯪ ꯄꯤꯛꯏ ꯀꯣ ꯑꯍꯥꯟꯕ ꯍꯦꯛ ꯆꯪꯉꯛꯄꯒ ꯑꯩꯈꯣꯏꯒꯤ ꯃꯥꯡꯒꯣꯟ ꯑꯃ ꯑꯣꯏꯔꯅꯤ ꯀꯣ ꯃꯥꯡꯒꯣꯟ ꯑꯣꯏꯔꯅꯤ ꯃꯊꯪ ꯍꯦꯛ ꯆꯪꯉꯛꯄꯒ ꯇꯤꯚꯤ ꯀꯥ ꯑꯩꯈꯣꯏꯒꯤ ꯇꯤꯚꯤ ꯔꯨꯝ ꯑꯃ ꯑꯣꯏꯅꯤ ꯇꯤꯚꯤ ꯔꯨꯝꯁꯤꯅ ꯀꯌꯥꯝ ꯆꯥꯎꯒꯦ ꯍꯥꯏꯕ ꯃꯇꯝꯗ ꯐꯨꯠ ꯇꯔꯥꯅꯤꯊꯣꯏꯒ ꯇꯔꯥꯍꯨꯝꯗꯣꯏꯒ ꯄꯥꯛꯏ ꯀꯣ ꯑꯁꯥꯡꯕꯅ ꯐꯨꯠ ꯇꯔꯥꯅꯤꯊꯣꯏ ꯑꯣꯏꯔꯅꯤ ꯑꯄꯥꯛꯄꯅ ꯐꯨꯠ ꯇꯔꯥꯍꯨꯝꯗꯣꯏ ꯁꯨꯃꯥꯏꯅ ꯄꯥꯛꯑꯦ ꯀꯣ ꯑꯗꯒꯤ ꯑꯍꯨꯝꯁꯨꯕ ꯀꯥꯁꯤꯗꯤ ꯑꯩꯈꯣꯏꯒꯤ ꯕꯦꯠꯔꯨꯝ ꯑꯣꯏꯔꯅꯤ ꯕꯦꯠꯔꯨꯝꯁꯤꯗꯤ ꯄꯥꯛꯑꯦ ꯐꯨꯠ ꯇꯔꯥꯇꯔꯦꯠ ꯑꯃꯒ ꯀꯣ ꯐꯨꯠ ꯇꯔꯥꯅꯤꯄꯥꯟ ꯑꯃ ꯄꯥꯛꯑꯦ ꯑꯗꯨꯃꯥꯏꯅ ꯂꯩ ꯀꯣ ꯑꯗꯒꯤ ꯊꯪꯅꯔꯤꯁꯤꯅ ꯑꯃꯨꯛ ꯊꯪꯅꯔꯤꯁꯤꯅ ꯑꯃꯨꯛ ꯈꯤꯇꯪ ꯄꯤꯛꯏ ꯈꯤꯇꯪ ꯄꯤꯛꯏ ꯍꯥꯏꯗꯤ ꯍꯥꯏꯔꯞ ꯃꯥꯅꯔꯤ ꯄꯣꯠꯅꯤ ꯑꯗꯨꯅ ꯐꯨꯠ ꯇꯔꯥꯃꯉꯥ ꯐꯨꯠ ꯇꯔꯥꯇꯔꯨꯛ ꯄꯥꯛꯄ ꯀꯥꯅꯤ ꯀꯣ ꯑꯗꯨꯅ ꯑꯗꯨꯏ ꯃꯃꯥꯡꯗꯨꯅ ꯑꯃꯨꯛ ꯀꯤꯠꯆꯟ ꯂꯩꯒꯗꯕ ꯑꯩꯈꯣꯏꯒꯤ ꯀꯩꯅꯣꯒꯤ ꯀꯤꯠꯆꯟ ꯌꯨꯝꯗꯨꯒꯤ ꯀꯤꯠꯆꯟ ꯑꯣꯏꯔꯅꯤ ꯑꯗꯨꯒ ꯁꯨꯃꯥꯡ ꯑꯗꯨꯗꯤ ꯌꯥꯝ ꯆꯥꯎꯋꯤ ꯂꯩꯕ ꯈꯣꯠꯄꯗ ꯌꯥꯝ ꯅꯨꯡꯉꯥꯏꯅꯤ ꯁꯨꯃꯥꯡꯗꯨꯁꯨ ꯑꯗꯨꯝ ꯐꯨꯠ ꯀꯩꯅꯣ ꯃꯌꯥꯃꯨꯛ ꯄꯥꯛꯑꯦ ꯐꯨꯠ ꯀꯨꯟꯊ꯭ꯔꯥꯃꯉꯥ ꯑꯃ ꯄꯥꯛꯑꯦ ꯑꯗꯩ ꯁꯥꯡꯕꯅ ꯐꯨꯠ ꯅꯤꯐꯨꯒꯤ ꯃꯌꯥꯃꯨꯛ ꯁꯥꯡꯉꯦ ꯆꯥꯎꯋꯦ ꯁꯨꯃꯥꯡꯗꯣ ꯂꯝ ꯌꯥꯝ ꯆꯥꯎꯋꯤ ꯍꯥꯏ ꯇꯥꯔꯦ ꯁꯪꯒꯣꯏꯗꯨꯁꯨ ꯑꯗꯨꯃꯥꯏꯅ ꯐꯖꯅ ꯂꯩ ꯑꯣ ꯑꯗꯨꯃꯛꯇꯤ ꯍꯧꯖꯤꯛ ꯍꯧꯖꯤꯛ ꯀꯩꯅꯣ ꯇꯧꯕꯅꯤ ꯐꯖꯅ ꯐꯖꯅ ꯋꯦꯜ ꯄ꯭ꯔꯤꯄꯤꯌꯥꯔ ꯍꯥꯏ ꯇꯥꯔꯦ ꯑꯩꯈꯣꯏ ꯐꯖꯅ ꯀꯣꯇꯦꯠ ꯇꯧꯔꯒ ꯄ꯭ꯂꯁꯇꯔ ꯇꯧꯔꯦ ꯑꯗꯨ ꯔꯪ ꯅꯨꯡ ꯍꯥꯏꯔꯒ ꯈꯣꯠꯂꯒ ꯑꯗꯨꯃꯥꯏꯅ ꯇꯧꯔꯒ ꯂꯩ ꯆꯦꯛ ꯅꯨꯡ ꯁꯤꯊꯕ ꯈꯣꯠꯊꯕꯒꯤ ꯊꯣꯏꯗꯣꯛꯄ ꯑꯗꯨꯒꯨꯝꯕꯗꯨꯗꯤ ꯂꯩꯇꯦ ꯀꯣ ꯑꯗꯨꯝ ꯂꯧꯒꯦꯅ ꯍꯥꯏꯔꯒꯗꯤ ꯇꯥꯊꯣꯛ ꯇꯥꯁꯤꯟ ꯇꯧꯕꯗ ꯑꯗꯨꯝ ꯌꯥꯒꯅꯤ ꯀꯣ ꯄꯣꯠꯁꯤ ꯌꯥꯝ ꯐꯁꯨ ꯐꯖꯔꯤ ꯃꯣꯏ ꯀꯨꯏꯗ꯭ꯔꯤꯕꯅꯤ ꯌꯣꯜꯂꯛꯄꯗꯣ ꯑꯗꯨꯒꯤ ꯌꯦꯡꯉꯨꯁꯤ ꯌꯦꯡꯨꯁꯤ ꯌꯥꯏ ꯌꯥꯏ ꯌꯦꯡꯉꯁꯨ ꯑꯗꯨꯝ ꯊꯕꯛ ꯇꯧꯕꯁꯦ ꯌꯦꯡꯉꯒ ꯇꯧꯕꯅꯁꯨ ꯐꯩ ꯎꯝ ꯌꯦꯡꯉꯨꯁꯤ ꯌꯦꯡꯉꯨꯁꯤ ꯍꯣ ꯐꯔꯦ ꯐꯔꯦ ꯎꯝ ꯍꯨꯝ ꯍꯣ ꯍꯣ ꯍꯣꯏ ꯍꯣꯏ ꯍꯣꯏ ꯇꯧꯕꯤꯔꯣ ꯇꯧꯕꯤꯔꯣ ꯌꯥꯅꯤ ꯌꯥꯅꯤ ꯎꯝ ꯎꯝ ꯍꯣ ꯍꯣꯏ ꯐꯔꯦ ꯐꯔꯦ ꯑꯗꯨꯒꯤ ꯍꯣꯏ